ꯈꯨꯗꯝ ꯑꯣꯏꯅ ꯍꯥꯏꯔꯕꯗ ꯅꯣꯡꯁꯦ ꯌꯥꯝꯅ ꯆꯨꯁꯟꯈ꯭ꯔꯁꯨ ꯑꯃꯨꯛꯀ ꯂꯧꯁꯦ ꯂꯣꯛꯄ ꯂꯧꯁꯦ ꯂꯨꯞꯁꯜꯂꯒ ꯂꯣꯛꯄ ꯉꯝꯃꯣꯏꯗꯣꯔꯤꯃꯦꯕ ꯑꯗꯨꯒ ꯑꯃꯨꯛꯀ ꯅꯣꯡꯁꯦ ꯁꯨꯛꯇꯥ ꯇꯥꯗ꯭ꯔꯒꯁꯨ ꯏꯁꯤꯡꯁꯦ ꯐꯪꯗꯕꯗꯒꯤ ꯂꯧꯁꯤ ꯂꯧꯁꯤꯗ ꯏꯁꯤꯡ ꯑꯃꯇ ꯂꯩꯇꯕꯗꯒꯤ ꯂꯧꯐꯝꯁꯤꯗ ꯏꯁꯤꯡꯒꯤ ꯏꯁꯤꯡꯒꯤ ꯏꯔꯤꯛꯇꯨ ꯂꯩꯇꯕꯗꯒꯤ ꯑꯩꯈꯣꯏꯅ ꯐꯧ ꯂꯣꯛꯄ ꯉꯝꯗꯕꯁꯨ ꯑꯗꯨꯝꯃꯛ ꯌꯥꯎꯗꯕ ꯅꯠꯇꯦ ꯌꯥꯎꯋꯦꯕꯀꯣ ꯑꯗꯨꯒ ꯑꯄꯤꯛꯄ ꯂꯧꯃꯤꯁꯤꯡꯗ ꯑꯩꯈꯣꯏꯅ ꯄꯤꯅꯤꯡꯕ ꯇ꯭ꯔꯦꯅꯤꯡ ꯍꯥꯏꯗꯤ ꯄꯤꯅꯤꯡꯕ ꯋꯥꯈꯜꯂꯣꯟ ꯈꯔ ꯍꯥꯏꯔꯒꯗꯤ ꯑꯩꯈꯣꯏꯅ ꯏꯁꯤꯡ ꯅꯣꯡ ꯌꯥꯝ ꯇꯥꯗꯕ ꯃꯇꯝꯗꯁꯨ ꯑꯩꯈꯣꯏꯅ ꯇꯨꯔꯦꯟꯗꯒꯤ ꯏꯁꯤꯡ ꯆꯤꯡꯉꯒ ꯐꯖꯅ ꯀꯔꯤ ꯃꯐꯝꯗꯣ ꯈꯔ ꯀꯨꯠꯊꯍꯜꯂꯒ ꯂꯧꯁꯤ ꯊꯥꯅꯕ ꯑꯣꯔ ꯂꯧꯈꯠꯅꯕ ꯍꯣꯠꯅꯒꯗꯕꯅꯦꯕ ꯑꯗꯨꯒ ꯅꯣꯡꯁꯤ ꯍꯦꯟꯅ ꯇꯥꯕ ꯃꯐꯝ ꯃꯇꯝ ꯑꯣꯏꯔꯒꯗꯤ ꯑꯃꯨꯛꯀ ꯂꯧꯒꯤ ꯃꯐꯝꯁꯤ ꯑꯩꯈꯣꯏꯅ ꯂꯩꯕꯥꯛꯁꯤ ꯈꯔ ꯇꯣꯡꯅ ꯊꯝꯃꯒ ꯏꯁꯤꯡꯁꯤ ꯀꯪꯈꯤꯅꯕꯒꯤ ꯃꯑꯣꯡꯗ ꯆꯦꯟꯊꯈꯤꯅꯕꯒꯤ ꯃꯑꯣꯡꯗ ꯁꯦꯝꯃꯒ ꯑꯩꯈꯣꯏꯅ ꯐꯖꯅ ꯂꯧꯁꯤ ꯂꯣꯛꯅꯕ ꯍꯣꯠꯅꯒꯗꯕꯅꯤ ꯍꯥꯏꯕꯁꯤꯅꯤ